ꯑꯏꯕ ꯑꯃꯅ ꯃꯥꯒꯤ ꯄꯨꯟꯁꯤꯒꯤ ꯇꯨꯡ ꯀꯣꯏꯅ ꯆꯠꯅꯕꯒꯤꯗꯃꯛꯇ ꯃꯥꯅ ꯃꯥꯒꯤ ꯋꯥꯈꯜꯂꯣꯟ ꯀꯌꯥ ꯑꯃꯔꯣꯝ ꯑꯃ ꯄꯨꯊꯣꯛꯆꯗꯨꯅ ꯍꯣꯠꯅꯕ ꯑꯁꯦ ꯃꯥꯒꯤ ꯐ꯭ꯌꯨꯆꯔ ꯑꯗꯣ ꯀꯦꯔꯤꯌꯔ ꯑꯗꯣ ꯃꯥꯅ ꯐꯖꯅ ꯁꯦꯝꯅꯕꯒꯤꯗꯃꯛꯇꯅꯤ ꯑꯏꯕ ꯑꯃ ꯑꯣꯏꯒꯦ ꯍꯥꯏꯇꯔꯒꯗꯤ ꯋꯥꯈꯟ ꯑꯁꯦ ꯌꯥꯝꯅ ꯃꯥꯏꯟ ꯁꯦꯠ ꯑꯁꯦ ꯌꯥꯝꯅ ꯀꯨꯜ ꯑꯣꯏꯕ ꯗꯔꯀꯥꯔ ꯑꯣꯏ ꯑꯗꯨꯅ ꯃꯔꯝ ꯑꯣꯏꯔꯒ ꯃꯥꯒꯤ ꯋꯥꯈꯜ ꯂꯧꯁꯤꯡ ꯑꯗꯣ ꯐꯖꯅ ꯕꯨꯁ ꯑꯞ ꯇꯧꯕ ꯉꯝꯍꯜꯂꯛꯏꯕꯅꯤ